ꯑꯥ ꯃꯥꯅꯤ ꯀꯔꯤ ꯍꯥꯏꯕꯤꯒꯗꯕ ꯑꯣ ꯑꯗꯨꯒꯨꯝꯕ ꯑꯁꯣꯛ ꯑꯄꯟ ꯌꯥꯎꯔꯕꯗꯤ ꯌꯥꯔꯒꯗꯤ ꯑꯩꯈꯣꯏ ꯍꯣꯁꯄꯤꯇꯥꯜ ꯂꯣꯝꯗ ꯍꯥꯏꯔꯞ ꯂꯥꯛꯄꯤꯔꯣ ꯑꯗꯨꯒ ꯑꯦꯃꯤꯗ ꯇꯧꯕꯤꯔꯒ ꯑꯗꯨꯒ ꯀꯔꯤ ꯀꯔꯤ ꯅꯨꯡꯉꯥꯏꯇꯕꯅꯣ ꯍꯥꯏꯗꯣ ꯍꯌꯦꯡ ꯄꯨꯡ ꯃꯄꯟ ꯇꯥꯕ ꯑꯗꯨꯗ ꯃꯄꯟꯗꯩ ꯍꯥꯡꯒꯗꯕꯅꯤ ꯑꯗꯨꯗ ꯂꯥꯛꯑꯒ ꯌꯦꯡꯁꯤ ꯄꯨꯈꯠꯄꯤꯔꯛꯔꯣ ꯄꯦꯁꯦꯟꯗꯣ

ꯂꯩꯅꯤ ꯗ꯭ꯌꯨꯇꯤ ꯇꯥꯔ ꯂꯩꯅꯤ ꯄꯦꯁꯦꯟꯗꯨ ꯆꯠꯄ ꯉꯝꯗꯕ꯭ꯔꯥ ꯅꯠꯇ꯭ꯔꯒꯅ ꯑꯩꯈꯣꯏꯒꯤ ꯒꯥꯔꯤ ꯊꯥꯔꯛꯎ ꯍꯥꯏꯕ꯭ꯔꯥ ꯀꯃꯥꯏꯅ ꯃꯌꯥꯝ ꯀꯩꯅꯣꯒ ꯐꯦꯃꯤꯂꯤꯒ ꯒꯥꯔꯤ ꯋꯥꯏꯔꯒ ꯄꯨꯔꯛꯀꯗꯕ꯭ꯔꯥ ꯑꯩꯈꯣꯏ ꯒꯥꯔꯤ ꯊꯥꯔꯛꯎ ꯍꯥꯏꯕ꯭ꯔꯥ ꯒꯥꯔꯤꯒꯤꯁꯤ ꯑꯩꯈꯣꯏꯁꯤ ꯃꯥꯒꯤ ꯑꯔꯥꯞꯄꯒꯤ ꯃꯇꯨꯡ ꯏꯟꯅ ꯑꯩꯈꯣꯏ ꯁꯦꯜ ꯂꯧꯒꯅꯤ ꯃꯐꯝꯁꯤ ꯀꯋꯥꯏꯗ ꯑꯣꯏꯔꯗꯣꯏꯅꯣ ꯀꯛꯆꯤꯡꯒꯤ ꯑꯗꯨꯏꯗꯤ ꯑꯩꯈꯣꯏ ꯂꯩꯔꯤꯁꯤꯅ ꯊꯧꯕꯥꯜꯅꯦꯕꯀꯣ ꯂꯨꯄꯥ ꯆꯥꯇ꯭ꯔꯦꯠ ꯃꯨꯛꯇꯤ ꯂꯧꯔꯛꯀꯅꯤ ꯍꯪꯒꯠ ꯍꯟꯗꯥ ꯑꯩꯈꯣꯏ ꯒꯥꯔꯤ ꯂꯧꯔꯒꯅ

ꯑꯣ ꯑꯗꯨꯏꯗꯤ ꯑꯅꯥꯕꯗꯨ ꯇꯨꯝꯕ ꯀꯩꯗꯧꯕꯗꯁꯨ ꯃꯤ ꯑꯃꯗꯤ ꯁꯦꯟꯅꯕꯤꯔꯣ ꯑꯗꯨꯒ ꯑꯩꯈꯣꯏ ꯀꯥ ꯍꯦꯟꯅ ꯃꯥꯁꯥꯁ ꯇꯧꯕꯤꯔꯨꯒꯅꯨ ꯑꯗꯒꯤ ꯐꯥꯔꯃꯥꯁꯤꯗꯒꯤ ꯍꯪꯗꯅ ꯍꯤꯗꯥꯛ ꯂꯩꯔꯒ ꯆꯥꯁꯤꯟꯕꯤꯕ ꯇꯧꯕꯤꯒꯅꯨ ꯑꯗ ꯑꯥꯏꯁ ꯀꯨꯝꯕ ꯊꯣꯝꯕꯤꯕ ꯌꯥꯏ ꯅꯠꯇꯅ ꯃꯩꯁꯥꯒꯨꯝꯕ ꯀꯩꯅꯣꯒꯨꯝꯕꯗꯤ ꯊꯣꯝꯕꯤꯔꯨꯔꯅꯨ ꯑꯗꯨꯒ ꯃꯥꯒꯤ ꯇꯨꯝꯕ ꯃꯇꯝꯗ ꯃꯥꯗꯨ ꯁꯠ ꯇꯤꯡꯅ ꯇꯨꯝꯈ꯭ꯔꯒꯅ ꯃꯗꯨ ꯂꯦꯡꯗꯅꯕ ꯃꯌꯥꯝꯅ ꯁꯦꯟꯅꯕꯤ ꯇꯥꯔꯦ ꯑꯗꯨꯒꯨꯝꯕ ꯈꯔ ꯇꯧꯕꯤꯔꯣ ꯑꯣ ꯑꯣ ꯑꯗꯣ ꯑꯇꯣꯞꯄ ꯒꯨꯂꯤ ꯌꯥꯝ ꯂꯩꯔ ꯆꯥꯁꯤꯜꯂꯨꯔꯖꯥꯠꯂꯣ

ꯑꯣ ꯑꯣ ꯑꯣ ꯑꯗꯨꯗꯤ ꯕꯦꯛ ꯕꯣꯟꯒꯤ ꯃꯥꯒꯤ ꯑꯦꯛꯁꯔꯦꯒꯨꯝꯕ ꯑꯃ ꯂꯧꯊꯣꯛꯑꯒ ꯑꯗꯨꯒ ꯑꯁꯣꯛꯄꯗꯨ ꯀꯥꯏꯋꯥꯏꯗ ꯂꯩꯕꯅꯣ ꯍꯥꯏꯗꯨ ꯌꯦꯡꯉꯒ ꯀꯌꯥꯝ ꯀꯨꯏꯔꯕꯅꯣ ꯃꯥ ꯌꯣꯒꯥ ꯁꯥꯟꯅꯔꯛꯏꯁꯦ

ꯑꯣ ꯑꯗ ꯃꯥꯅ ꯁꯥꯟꯅꯔꯤꯁꯤ ꯏꯟꯁꯇ꯭ꯔꯛꯇꯔ ꯌꯥꯎꯔꯒ ꯁꯥꯟꯅꯔꯤꯕ꯭ꯔꯥ ꯃꯥꯏ ꯑꯣꯖꯥꯒꯨꯝꯕꯅ ꯅꯠꯇ꯭ꯔꯒꯅ ꯃꯁꯥꯅ ꯑꯗꯨꯝ ꯀꯩꯅꯣ ꯇꯧꯔꯒ ꯀꯔꯤ ꯐꯣꯟꯗꯒꯤ ꯑꯗꯒꯤ ꯇꯤꯚꯤꯒꯨꯝꯕꯗꯒꯤ ꯌꯦꯡꯉꯒ ꯑꯗꯨ ꯐꯣꯂꯣ ꯇꯧꯔꯒ ꯁꯥꯟꯅꯔꯤꯕ꯭ꯔꯥ ꯀꯃꯥꯏꯅ ꯇꯧꯕꯅꯣ

ꯐꯔꯦ ꯑꯗꯨꯗꯤ ꯍꯌꯦꯡꯁꯦ ꯍꯌꯦꯡꯗꯣ ꯍꯥꯏꯔꯤꯕ ꯃꯇꯝꯗꯨꯗ ꯑꯗꯨꯝ ꯄꯨꯈꯠꯄꯤꯔꯛꯑꯣ ꯆꯥꯝꯃꯉꯥꯗꯒꯤꯅ ꯆꯥꯇ꯭ꯔꯦꯠ ꯐꯥꯎꯕ ꯑꯗꯨꯃꯥꯏꯅ ꯂꯧꯔꯛꯑꯅꯤ ꯆꯥꯝꯃꯉꯥꯃꯨꯛꯇꯤ ꯂꯧꯔꯛꯑꯅꯤ ꯑꯥ ꯑꯥ ꯍꯣꯏ ꯍꯣꯏ ꯑꯩ ꯑꯗꯨꯝ ꯄꯨꯡ ꯑꯍꯨꯝ ꯐꯥꯎꯕꯗꯤ ꯂꯩꯅꯤ